ꯑꯩꯈꯣꯏꯒꯤ ꯔꯥꯏꯖ꯭ꯌꯥꯒꯤ ꯆꯠꯅꯕꯤꯒꯤ ꯃꯁꯛꯇ ꯃꯅꯤꯄꯨꯔꯤ ꯂꯣꯟ ꯑꯁꯤꯅ ꯀꯌꯥꯃꯨꯛ ꯌꯥꯝꯅ ꯑꯆꯧꯕ ꯊꯧꯗꯥꯡ ꯂꯧꯔꯤꯒꯦ ꯍꯥꯏꯕꯒꯤ ꯃꯔꯝꯗ ꯁꯟꯗꯣꯛꯅ ꯇꯥꯛꯆꯒꯦ ꯃꯅꯤꯄꯨꯔꯤ ꯂꯣꯟ ꯍꯥꯏꯕꯁꯤꯅ ꯃꯅꯤꯄꯨꯔꯤ ꯏꯁꯇꯦꯠ ꯑꯁꯤꯗ ꯂꯩꯔꯤꯕ ꯃꯌꯥꯝꯁꯤꯒꯤ ꯂꯣꯟꯅꯤ ꯍꯥꯏꯕ ꯃꯁꯛ ꯑꯃ ꯇꯥꯛꯍꯜꯂꯤ ꯑꯗꯨꯗꯒꯤꯗꯤ ꯂꯣꯟ ꯑꯁꯤ ꯉꯥꯡꯂꯕꯗꯤ ꯑꯇꯣꯞꯄ ꯏꯁꯇꯦꯠ ꯑꯃꯁꯨꯡ ꯑꯇꯣꯞꯄ ꯃꯐꯝꯗ ꯂꯩꯔꯤꯕꯁꯤꯡꯅ ꯃꯅꯤꯄꯨꯔꯤ ꯃꯆꯥꯅꯤ ꯍꯥꯏꯕ ꯑꯃꯁꯨ ꯈꯪꯍꯜꯂꯤ ꯃꯁꯤꯒꯤ ꯂꯣꯟ ꯑꯁꯤꯅ ꯑꯩꯈꯣꯏꯒꯤ ꯖꯥꯠ ꯑꯃꯁꯨꯡ ꯑꯩꯈꯣꯏꯒꯤ ꯂꯩꯔꯤꯕ ꯐꯤꯖꯦꯠ ꯆꯥꯛꯆꯥ ꯋꯥꯉꯥꯡ ꯁꯉꯥꯡ ꯃꯁꯤ ꯃꯌꯥꯝꯁꯦ ꯇꯥꯛꯂꯤꯕꯅꯤ ꯃꯅꯤꯄꯨꯔ ꯍꯥꯏꯕ ꯏꯁꯇꯦꯠ ꯑꯁꯤ ꯌꯥꯝꯅ ꯐꯖꯩ ꯑꯃꯁꯨꯡ ꯌꯥꯝꯅ ꯌꯦꯡꯕꯗ ꯆꯪꯈꯣꯜꯂꯤ ꯃꯌꯥꯝꯅ ꯁꯅꯥ ꯂꯩꯕꯥꯛ ꯃꯅꯤꯄꯨꯔ ꯍꯥꯏꯅ ꯊꯣꯟꯅꯔꯝꯃꯤꯕꯅꯤ ꯏꯄꯥ ꯏꯄꯨꯔꯤꯁꯤꯡꯅ ꯌꯥꯝꯅ ꯊꯧꯅꯥ ꯐꯥꯕ ꯏꯄꯥ ꯏꯄꯨꯔꯤꯁꯤꯡꯁꯦ ꯃꯅꯤꯄꯨꯔꯤ ꯂꯣꯟ ꯑꯁꯤꯕꯨ ꯉꯥꯡꯗꯨꯅ ꯃꯈꯣꯏꯅ ꯍꯦꯟꯅ ꯄꯥꯜꯂꯝꯂꯤꯕ ꯅꯤꯡꯊꯧꯁꯤꯡ ꯑꯗꯨꯅ ꯃꯅꯤꯄꯨꯔꯤ ꯂꯣꯟ ꯑꯁꯤꯕꯨ ꯆꯤꯡꯈꯠꯄꯤꯗꯨꯅ ꯉꯁꯤꯗꯤ ꯈꯨꯟꯅꯥꯏ ꯑꯁꯤꯗ ꯌꯥꯝꯅ ꯃꯁꯛ ꯅꯥꯏꯔꯕ ꯂꯣꯟ ꯑꯃ ꯑꯣꯏꯅ ꯑꯣꯏꯍꯜꯂꯤꯕꯅꯤ ꯅꯤꯡꯊꯧꯁꯤꯡ ꯑꯃꯁꯨꯡ ꯑꯊꯧꯕꯁꯤꯡꯕꯨ ꯌꯥꯝꯅ ꯊꯥꯒꯠꯂꯤ ꯃꯔꯝꯗꯤ ꯃꯈꯣꯏ ꯂꯩꯔꯝꯗ꯭ꯔꯒꯗꯤ ꯉꯁꯤ ꯃꯅꯤꯄꯨꯔ ꯏꯁꯇꯦꯠ ꯍꯥꯏꯔꯤꯕ ꯃꯐꯝ ꯑꯁꯤꯗ ꯂꯩꯔꯤꯕ ꯑꯩꯈꯣꯏ ꯑꯁꯤ ꯑꯩꯈꯣꯏꯒꯤ ꯂꯣꯟ ꯑꯁꯤ ꯀꯔꯝꯕꯅ ꯑꯣꯏꯒꯗꯒꯦ ꯍꯥꯏꯕꯁꯦ ꯑꯩꯈꯣꯏꯁꯨ ꯉꯥꯎꯆꯠꯅꯗꯨꯅ ꯀꯔꯝꯕ ꯂꯣꯟ ꯉꯥꯡꯁꯤꯒꯦ ꯍꯥꯏꯗꯨꯅ ꯖꯥꯠ ꯃꯌꯥꯝ ꯑꯁꯤ ꯃꯁꯥꯒꯤ ꯂꯣꯟꯇꯪ ꯉꯥꯡꯗꯨꯅ ꯂꯩꯔꯝꯒꯅꯤ ꯖꯥꯠ ꯃꯌꯥꯝ ꯑꯁꯤ ꯄꯥꯎ ꯐꯥꯎꯅꯗꯗꯨꯅ ꯈꯠꯅ ꯆꯩꯅꯕ ꯃꯌꯥꯝ ꯑꯃ ꯊꯣꯛꯂꯝꯒꯅꯤ ꯑꯗꯨꯕꯨ ꯉꯁꯤꯗꯤ ꯃꯅꯤꯄꯨꯔꯤ ꯂꯣꯟ ꯍꯥꯏꯕ ꯑꯁꯤ ꯂꯩꯕꯅ ꯉꯁꯤꯗꯤ ꯑꯩꯈꯣꯏ ꯃꯌꯥꯝ ꯑꯃ ꯖꯥꯠ ꯕꯤꯖꯥꯠꯇꯤ ꯃꯥꯟꯅꯗꯕ ꯑꯣꯏꯔꯒꯁꯨ ꯂꯣꯟ ꯑꯁꯤꯅ ꯄꯥꯎ ꯐꯥꯎꯍꯜꯂꯤ ꯂꯣꯟ ꯑꯁꯤꯅ ꯑꯃꯠꯇꯅꯤ ꯑꯩꯈꯣꯏ ꯃꯅꯤꯄꯨꯔꯤ ꯃꯆꯥ ꯉꯥꯛꯇꯅꯤ ꯍꯥꯏꯕꯒꯤ ꯏꯊꯤꯜ ꯑꯃꯁꯨ ꯄꯣꯛꯍꯜꯂꯤ ꯃꯗꯨꯗꯇ ꯅꯠꯇꯅ ꯑꯩꯈꯣꯏꯅ ꯁꯔꯀꯥꯔꯒꯤ ꯑꯃꯁꯨꯡ ꯔꯥꯏꯖ꯭ꯌꯥꯒꯤ ꯆꯠꯅꯕꯤꯒꯤ ꯃꯇꯨꯡ ꯏꯟꯅ ꯑꯩꯈꯣꯏꯒꯤ ꯀꯣꯔꯠꯇ ꯑꯣꯏꯔꯕꯁꯨ ꯑꯗꯒꯤꯗꯤ ꯑꯩꯈꯣꯏꯅ ꯑꯦꯅꯤ ꯀꯝꯄ꯭ꯂꯦꯟ ꯇꯧꯅꯤꯡꯕ ꯑꯣꯏꯔꯒꯁꯨ ꯑꯩꯈꯣꯏꯒꯤ ꯃꯅꯤꯄꯨꯔꯤ ꯂꯣꯟ ꯑꯁꯤ ꯂꯩꯔꯝꯕꯗꯒꯤꯗꯤ ꯑꯩꯈꯣꯏ ꯉꯁꯤꯁꯦ ꯃꯅꯤꯄꯨꯔꯤ ꯃꯆꯥꯁꯤꯡꯅꯤ ꯃꯩꯇꯩꯂꯣꯟ ꯑꯁꯤ ꯉꯥꯡꯕ ꯉꯝꯂꯤꯕꯅꯤ ꯍꯥꯏꯕꯒꯤ ꯑꯩꯈꯣꯏꯉꯣꯟꯗ ꯌꯥꯝꯅ ꯆꯥꯎꯊꯣꯛꯆꯩ ꯑꯗꯨꯗꯒꯤꯗꯤ ꯑꯇꯣꯞ ꯑꯇꯣꯞꯄ ꯃꯐꯝꯗ ꯆꯠꯂꯒꯁꯨ ꯑꯩꯈꯣꯏ ꯑꯁꯤ ꯃꯅꯤꯄꯨꯔꯤ ꯃꯆꯥꯅꯤ ꯃꯅꯤꯄꯨꯔꯗꯒꯤꯅꯤ ꯍꯥꯏꯕꯒꯤ ꯃꯌꯥꯝꯅ ꯑꯩꯈꯣꯏꯒꯤ ꯂꯣꯟ ꯑꯁꯤꯕꯨ ꯀꯔꯝꯅ ꯉꯥꯡꯕꯒꯦ ꯈꯪꯅꯤꯡꯕꯁꯤꯡ ꯍꯪꯂꯛꯄ ꯃꯇꯝꯗꯁꯨ ꯏꯁꯥꯒꯤ ꯃꯅꯤꯄꯨꯔꯤ ꯂꯣꯟ ꯑꯁꯤ ꯂꯩꯔꯝꯕꯅ ꯉꯁꯤ ꯑꯩꯈꯣꯏꯒꯤ ꯂꯩꯕꯥꯛ ꯑꯁꯤ ꯍꯦꯟꯅ ꯆꯥꯎꯈꯠꯍꯜꯂꯤꯕꯅꯤ ꯃꯤꯌꯥꯝꯅꯁꯨ ꯍꯦꯟꯅ ꯁꯛꯈꯪꯍꯜꯂꯤꯕꯅꯤ ꯑꯗꯨꯗꯒꯤꯗꯤ ꯑꯉꯥꯡꯁꯤꯡꯅ ꯂꯥꯏꯔꯤꯛ ꯇꯝꯕꯗꯁꯨ ꯏꯪꯂꯤꯁ ꯑꯃꯁꯨꯡ ꯍꯤꯟꯗꯤ ꯁꯤꯈꯛꯇꯪꯅ ꯇꯝꯕꯁꯤꯗ ꯒ꯭ꯌꯥꯟ ꯇꯥꯗꯗꯨꯅ ꯉꯁꯤꯗꯤ ꯑꯉꯥꯡꯁꯤꯡꯕꯨꯁꯨ ꯃꯩꯇꯩ ꯃꯌꯦꯛ ꯃꯅꯤꯄꯨꯔꯤ ꯂꯣꯟ ꯑꯁꯤꯒꯤ ꯂꯥꯏꯔꯤꯛ ꯃꯌꯥꯝ ꯑꯃ ꯐꯣꯡꯗꯨꯅ ꯍꯦꯟꯅ ꯒ꯭ꯌꯥꯟ ꯇꯥꯍꯟꯕ ꯍꯦꯟꯅ ꯈꯪꯍꯟꯕ ꯍꯦꯟꯅ ꯇꯝꯅꯤꯡꯕ ꯄꯣꯛꯍꯟꯂꯤ ꯑꯁꯤꯗꯗ ꯅꯠꯇꯅ ꯈꯕꯔ ꯆꯦ ꯄꯥꯎꯆꯦ ꯀꯌꯥ ꯑꯃ ꯁꯤꯗꯁꯨ ꯃꯅꯤꯄꯨꯔꯤ ꯂꯣꯟꯅ ꯏꯗꯨꯅ ꯑꯍꯜ ꯂꯃꯟꯁꯤꯡꯕꯨꯁꯨ ꯍꯦꯟꯅ ꯄꯥꯎ ꯐꯪꯍꯟꯕ ꯑꯗꯨꯗꯒꯤꯗꯤ ꯅꯍꯥꯔꯣꯜꯁꯤꯡꯕꯨꯁꯨ ꯍꯦꯟꯅ ꯃꯅꯤꯄꯨꯔꯤ ꯂꯣꯟ ꯑꯁꯤꯕꯨ ꯊꯥꯛ ꯋꯥꯡꯅ ꯄꯨꯈꯠꯄꯗ ꯍꯦꯟꯅ ꯃꯇꯦꯡ ꯄꯥꯡꯍꯜꯂꯤ ꯑꯗꯨꯅ ꯉꯁꯤ ꯑꯩꯈꯣꯏꯒꯤ ꯔꯥꯏꯖ꯭ꯌꯥꯒꯤ ꯆꯠꯅꯕꯤ ꯃꯁꯛꯇ ꯃꯅꯤꯄꯨꯔꯤ ꯂꯣꯟ ꯑꯁꯤ ꯌꯥꯝꯅ ꯆꯥꯎꯕ ꯊꯧꯗꯥꯡ ꯑꯃ ꯂꯧꯏ ꯍꯥꯏꯖꯅꯤꯡꯉꯤ